ꯑꯩꯈꯣꯏꯒꯤ ꯂꯝꯗꯝ ꯑꯁꯤꯗ ꯆꯠꯊꯣꯛ ꯆꯠꯁꯤꯟ ꯇꯧꯕꯗ ꯌꯥꯝꯅ ꯅꯨꯡꯉꯥꯏꯇꯕ ꯑꯀꯤꯕ ꯊꯣꯛꯈꯤꯕ ꯌꯥꯝ ꯌꯥꯎꯋꯦ ꯀꯔꯤ ꯀꯔꯤꯅꯣ ꯍꯥꯏ ꯀꯥꯟꯗ ꯆꯤꯡꯒꯤ ꯂꯝꯅꯁꯨ ꯌꯥꯝꯅ ꯑꯣꯏꯕ ꯑꯗꯨꯒ ꯖꯥꯠ ꯃꯥꯟꯅꯗꯕ ꯄ꯭ꯔꯖꯥ ꯃꯌꯥꯝ ꯑꯃꯁꯨ ꯇꯥꯕ ꯃꯔꯝ ꯑꯗꯨꯅ ꯕꯟ ꯇꯧꯔꯛꯄ ꯃꯇꯝꯗ ꯑꯗꯨꯒ ꯅꯣꯡ ꯇꯥꯔꯛꯄ ꯃꯇꯝꯗ ꯆꯠꯊꯣꯛ ꯆꯠꯁꯤꯟ ꯇꯧꯕꯗꯁꯨ ꯌꯥꯝꯅ ꯅꯨꯡꯉꯥꯏꯇꯦ ꯑꯗꯨꯒ ꯆꯤꯡꯒꯤ ꯂꯝ ꯑꯣꯏꯕꯅ ꯕꯟ ꯇꯧꯔꯛꯄ ꯃꯇꯝꯗꯗꯤ ꯆꯠꯊꯣꯛ ꯆꯠꯁꯤꯟ ꯇꯧꯕꯗ ꯌꯥꯝꯅ ꯑꯀꯤꯕꯁꯨ ꯄꯣꯛꯑꯦ ꯃꯔꯝ ꯑꯗꯨꯅ ꯑꯃꯝ ꯑꯊꯦꯡꯗꯁꯨ ꯃꯌꯥꯝ ꯇꯣꯏꯅ ꯆꯠꯄ ꯌꯥꯗꯦ